ꯍꯂꯣ ꯁꯤ ꯀꯪꯂꯩ ꯁꯅꯥ ꯃꯥꯔꯀꯦꯇꯤꯡꯅꯦ

ꯑꯣ ꯂꯩꯖꯩ ꯀꯧꯅꯥꯒꯤ ꯕꯦꯛ ꯀꯧꯅꯥꯒꯤ ꯈꯣꯡꯎꯞ ꯀꯧꯅꯥꯒꯤ ꯑꯩꯈꯣꯏꯒꯤ ꯀꯥꯔꯄꯦꯠ ꯂꯩꯖꯩ ꯑꯄꯥꯝꯕ ꯑꯗꯨꯝ ꯂꯩꯕꯤꯕ ꯌꯥꯒꯅꯤ ꯁꯤꯡꯖꯃꯩꯅꯦ ꯁꯤꯡꯖꯃꯩ ꯁꯨꯄꯔ ꯃꯥꯔꯀꯦꯠꯇ ꯌꯥꯅꯤ ꯌꯥꯅꯤ ꯗꯨꯀꯥꯟꯗꯣ ꯄꯨꯡ ꯃꯄꯥꯟꯗꯒꯤꯅ ꯅꯨꯃꯤꯗꯥꯡꯒꯤ ꯄꯨꯡ ꯅꯤꯄꯥꯟꯐꯥꯎꯕ ꯍꯥꯡꯖꯩꯌꯦ ꯑꯗꯨꯝ ꯂꯥꯛꯑꯒ ꯑꯄꯥꯝꯕ ꯄꯣꯠꯇꯣ ꯈꯟꯕꯤꯌꯨ ꯍꯣꯏ ꯐꯔꯦ ꯐꯔꯦ ꯌꯥꯝ ꯅꯨꯡꯉꯥꯏꯖꯔꯦ ꯊꯝꯖꯔꯦ